ꯑꯩꯅ ꯀ꯭ꯂꯥꯁ ꯇꯦꯟ ꯑꯦꯛꯖꯥꯝ ꯊꯥꯔꯝꯗꯥꯏꯗ ꯑꯦꯛꯖꯥꯝ ꯊꯥꯕꯗ ꯑꯩ ꯂꯥꯏꯔꯤꯛ ꯄꯥꯈꯤ ꯌꯥꯝ ꯀꯟꯅ ꯑꯗꯨ ꯂꯥꯏꯔꯤꯛ ꯑꯩ ꯑꯗꯨꯛꯀꯤ ꯃꯇꯤꯛ ꯐꯖꯅ ꯍꯣꯠꯅꯈꯤ ꯑꯗꯨꯕꯨ ꯑꯩ ꯑꯦꯛꯖꯥꯝꯒꯤ ꯄꯦꯇ꯭ꯔꯟ ꯈꯪꯗꯕ ꯑꯃꯁꯨꯡ ꯑꯦꯛꯖꯥꯝꯒꯤ ꯁꯦꯟꯁ ꯈꯪꯗꯕꯗꯒꯤ ꯑꯩꯒꯤ ꯑꯦꯛꯖꯥꯝꯒꯤ ꯃꯥꯛ ꯑꯁꯤ ꯇꯦꯟꯒꯤ ꯃꯥꯛ ꯑꯁꯤ ꯁꯣꯜꯂꯛꯈꯤ ꯃꯗꯨ ꯁꯣꯜꯂꯛꯄꯗ ꯃꯤꯁꯅ ꯑꯩꯕꯨ ꯌꯥꯝꯅ ꯁꯥꯎꯈꯤ ꯌꯥꯝꯅ ꯉꯥꯡꯈꯤ ꯃꯥꯛ ꯁꯣꯜꯂꯛꯏ ꯍꯥꯏꯗꯨꯅ ꯃꯗꯨ ꯍꯥꯏꯕꯗꯒꯤ ꯑꯩ ꯑꯁꯨꯛꯀꯤ ꯃꯇꯤꯛ ꯅꯨꯡꯉꯥꯏꯈꯤꯗꯦ ꯁꯥꯎꯅꯤꯡꯈꯤ ꯑꯩꯉꯣꯟꯗ ꯇꯦꯟꯁꯟ ꯌꯥꯝ ꯀꯥꯈꯤ ꯆꯦꯂꯦꯟꯖꯦꯁ ꯑꯩꯒꯤ ꯂꯩꯔꯤꯕ ꯂꯩꯀꯥꯏꯒꯤ ꯃꯔꯨꯞꯁꯤꯡꯅ ꯑꯩꯉꯣꯟꯗꯒꯤ ꯍꯦꯟꯈꯤꯕꯗꯒꯤ ꯑꯩꯒꯤ ꯂꯩꯔꯤꯕ ꯏꯌꯥꯝꯕꯁꯤꯡ ꯑꯃꯁꯨꯡ ꯑꯩꯒꯤ ꯁꯤꯁꯇꯔꯁꯤꯡꯅ ꯑꯩꯕꯨ ꯌꯥꯝ ꯀꯟꯅ ꯑꯩꯉꯣꯟꯗ ꯁꯥꯎꯔꯛꯈꯤ ꯃꯗꯨꯗ ꯑꯩ ꯌꯥꯝ ꯅꯨꯡꯉꯥꯏꯈꯤꯗꯦ ꯌꯥꯝꯅ ꯄꯦꯟꯈꯤꯗꯦ ꯃꯇꯝꯗꯨꯗꯒꯤ ꯑꯩ ꯀ꯭ꯂꯥꯁ ꯑꯦꯂꯕꯦꯟ ꯀꯥꯔꯛꯑꯦ ꯑꯦꯂꯕꯦꯟ ꯀꯥꯔꯛꯄꯒꯤ ꯑꯩ ꯂꯥꯏꯔꯤꯛꯁꯤ ꯌꯥꯝ ꯀꯟꯅ ꯄꯥꯈꯤꯗ꯭ꯔꯦ ꯑꯩꯉꯣꯟꯗ ꯇꯦꯟꯁꯟ ꯂꯥꯛꯄꯗꯒꯤ ꯑꯩ ꯂꯥꯏꯔꯤꯛ ꯄꯥꯔꯣꯏꯒꯦ ꯍꯥꯏꯅ ꯈꯟꯈꯤ ꯑꯗꯨꯕꯨ ꯈꯪꯍꯧꯗꯕ ꯑꯩ ꯑꯣꯖꯥ ꯑꯃ ꯊꯦꯡꯅꯈꯤ ꯑꯣꯖꯥ ꯑꯃꯅ ꯑꯩꯕꯨ ꯑꯁꯨꯛꯀꯤ ꯃꯇꯤꯛ ꯏꯟꯀꯔꯦꯖꯤꯡ ꯇꯧꯔꯛꯈꯤ ꯏꯟꯀꯔꯦꯖꯤꯡ ꯇꯧꯔꯛꯈꯤꯕꯗꯒꯤ ꯑꯩ ꯂꯥꯏꯔꯤꯛ ꯑꯁꯤ ꯑꯦꯂꯕꯦꯟ ꯇ꯭ꯋꯦꯜꯐ ꯂꯣꯏꯔꯝꯗꯥꯏꯗꯒꯤ ꯑꯩ ꯂꯥꯏꯔꯤꯛ ꯑꯁꯤ ꯈꯔ ꯑꯗꯨꯝ ꯄꯥꯕ ꯍꯧꯔꯛꯈ꯭ꯔꯦ ꯇꯦꯟ ꯇ꯭ꯋꯦꯜꯐ ꯊꯥꯔꯝꯗꯥꯏꯗꯒꯤ ꯑꯩ ꯂꯥꯏꯔꯤꯛ ꯑꯁꯤ ꯑꯁꯨꯛꯀꯤ ꯃꯇꯤꯛ ꯐꯨꯜ ꯀꯟꯁꯦꯟꯇ꯭ꯔꯦꯁꯟ ꯄꯤꯔꯒ ꯑꯩ ꯂꯥꯏꯔꯤꯛ ꯄꯥꯈꯤ ꯃꯗꯨꯗ ꯂꯥꯏꯕꯛ ꯐꯕꯗꯒꯤ ꯏꯁꯣꯔꯅ ꯆꯥꯟꯕꯤꯕꯗꯒꯤ ꯑꯩ ꯃꯌꯥꯝꯗꯒꯤ ꯂꯩꯀꯥꯏꯒꯤ ꯑꯩꯒꯤ ꯆꯦꯂꯦꯟꯖꯦꯁ ꯇꯦꯟꯗ ꯑꯣꯏꯔꯛꯄ ꯆꯦꯂꯦꯟꯁ ꯇꯧꯔꯛꯈꯤꯕ ꯈꯨꯗꯤꯡꯃꯛꯇꯒꯤ ꯑꯩꯅ ꯃꯗꯨꯗ ꯑꯩꯒꯤ ꯐꯦꯃꯂꯤ ꯑꯃꯁꯨꯡ ꯑꯩꯒꯤ ꯂꯩꯔꯤꯕ ꯕ꯭ꯔꯗꯔ ꯁꯤꯁꯇꯔ ꯃꯌꯥꯝꯁꯤꯡꯅ ꯑꯩꯕꯨ ꯑꯁꯨꯛꯀꯤ ꯃꯇꯤꯛ ꯊꯥꯒꯠꯄꯤꯔꯛꯈꯤ